ꯌꯨꯝꯗ ꯂꯣꯏꯕ ꯁꯥ ꯉꯥꯁꯤꯡ ꯄꯥꯝꯕꯒꯤ ꯋꯥꯐꯝ ꯑꯣꯏꯔꯒꯗꯤ ꯌꯥꯝꯅꯃꯛ ꯇꯁꯦꯡꯅ ꯄꯥꯝꯖꯩ ꯑꯗꯨꯕꯨ ꯌꯨꯝꯗ ꯁꯥ ꯉꯥ ꯂꯣꯏꯕꯗꯤ ꯂꯣꯏꯖꯗꯦ ꯃꯔꯝꯗꯤ ꯑꯩꯈꯣꯏꯕꯨ ꯄꯣꯛꯄꯤꯕ ꯏꯃꯥ ꯄꯂꯦꯝ ꯏꯃꯥ ꯑꯁꯤ ꯁꯥ ꯉꯥ ꯂꯣꯏꯔꯝꯕꯗ ꯍꯥꯟꯅ ꯍꯨꯏ ꯍꯧꯗꯣꯡ ꯂꯣꯏꯕꯗ ꯑꯦꯂꯔꯖꯤ ꯃꯌꯥꯝ ꯑꯃ ꯊꯣꯛꯄꯗꯒꯤ ꯃꯁꯥꯅ ꯄꯥꯝꯗꯕꯗꯒꯤ ꯏꯃꯥ ꯂꯩꯕꯒꯤꯁꯨ ꯃꯔꯝꯅ ꯑꯌꯥꯝꯕꯅ ꯑꯩꯈꯣꯏꯅ ꯁꯥ ꯉꯥ ꯂꯣꯏꯖꯗꯕꯅꯤ